ꯍꯥꯎ ꯍꯜꯂꯣ ꯍꯥꯎ ꯅꯨꯡꯉꯥꯏꯔꯤ ꯅꯨꯡꯉꯥꯏꯔꯤ ꯅꯨꯡꯉꯥꯏꯔꯤꯀꯣ ꯑꯦ ꯑꯩꯈꯣꯏꯗꯤ ꯊꯕꯛ ꯆꯤꯜꯂꯒ ꯑꯗꯨꯝ ꯂꯩꯑꯦꯗ ꯍꯣꯏ ꯍꯣꯏ ꯍꯣꯏ ꯍꯣꯏ ꯃꯣꯏ ꯃꯣꯃꯣꯒꯨꯝꯕ ꯁꯥꯒꯨꯝꯕ ꯆꯥ ꯀꯔꯤ ꯀꯔꯥ ꯌꯥꯝ ꯌꯣꯜꯂꯦ

ꯎꯝ ꯍꯣꯏ ꯀꯣꯏꯔꯛꯑꯣ ꯀꯣꯏꯔꯛꯑꯣ

ꯂꯥꯛꯀꯦꯅꯦ ꯂꯥꯛꯀꯦꯅꯦ ꯀꯩꯗꯧꯉꯩ ꯂꯨꯉꯥꯏꯅꯤꯒꯤꯗꯀꯣ ꯂꯥꯛꯀꯦ ꯑꯗꯨ ꯑꯗꯨ ꯂꯥꯛꯀꯦ ꯁꯣꯏꯗꯅ ꯂꯥꯛꯀꯦ ꯑꯩꯈꯣꯏ ꯏꯃꯨꯡ ꯃꯈꯩ ꯑꯉꯥꯡꯈꯣꯏ ꯑꯩꯒꯤ ꯅꯨꯄꯥ ꯈꯣꯏ ꯏꯃꯨꯡ ꯀꯅꯥ ꯀꯅꯥ ꯄꯨꯔꯒ ꯂꯥꯛꯀꯦꯀꯣ ꯌꯥꯝ ꯅꯨꯡꯉꯥꯏꯔꯦ ꯑꯩꯗꯤ ꯅꯍꯥꯟꯗꯒꯤ ꯌꯥꯝ ꯂꯥꯛꯅꯤꯡꯉꯦ ꯂꯨ ꯉꯥꯏꯅꯤꯁꯦ ꯑꯗꯨ ꯂꯨ ꯉꯥꯏꯅꯤꯗ ꯀꯔꯤ ꯀꯔꯤ ꯇꯧꯕ꯭ꯔꯣ ꯅꯣꯏꯗ ꯑꯩꯗꯤ ꯑꯣ ꯀꯣꯏꯕ ꯂꯥꯛꯀꯦ ꯑꯗꯨ ꯑꯗꯨ ꯑꯗꯨꯒꯤ ꯃꯇꯝꯗ ꯀꯨꯝꯍꯩ ꯀꯔꯤ ꯀꯔꯤ ꯇꯧꯒꯦ ꯎꯝ ꯎꯝ ꯂꯨ ꯉꯥꯏꯅꯤꯒꯤ ꯐꯦꯁꯇꯤꯚꯦꯜꯗ ꯀꯜꯆꯔꯦꯜ ꯗꯥꯟꯁ ꯀꯔꯤ ꯀꯔꯤ ꯇꯧꯕ꯭ꯔꯣ ꯑꯦꯅꯤ ꯆꯤꯡꯒꯤ ꯗꯥꯟꯁ ꯀꯜꯆꯔ ꯀꯜꯆꯔꯦꯜ ꯗꯥꯟꯁꯀꯨꯝꯕ ꯌꯥꯝ ꯌꯦꯡꯅꯤꯡꯉꯦꯅꯦ ꯑꯪ ꯑꯣ ꯑꯣ ꯅꯨꯡꯉꯥꯏꯒꯗꯕ ꯃꯥꯜꯂꯦ ꯑꯦ ꯅꯨꯡꯉꯥꯏꯒꯅꯤ ꯑꯩꯈꯣꯏ ꯁꯣꯏꯗꯅ ꯂꯥꯛꯀꯦ ꯍꯣꯏ ꯐꯥꯎꯅꯁꯦꯀꯣ ꯀꯣ ꯄꯥꯎꯗꯣ ꯍꯣꯏ ꯐꯔꯦ ꯑꯗꯨꯗꯤ ꯊꯝꯃꯦꯀꯣ